ꯑꯍꯥꯟꯕꯗ ꯇ꯭ꯋꯦꯟꯇꯤ ꯅꯕꯦꯝꯕꯔ ꯇꯨ ꯊꯥꯎꯖꯟ ꯋꯥꯟ ꯑꯅꯤꯁꯨꯕꯗ ꯊꯔꯇꯤꯟ ꯑꯣꯛꯇꯣꯕꯔ ꯇꯨ ꯊꯥꯎꯖꯟ ꯅꯥꯏꯟꯇꯤꯟ ꯑꯍꯨꯝ ꯁꯨꯕꯗ ꯅꯥꯏꯟ ꯃꯥꯔꯁ ꯇꯨ ꯊꯥꯎꯖꯟ ꯁꯤꯛꯁ ꯃꯔꯤꯁꯨꯕꯗ ꯊꯔꯇꯤ ꯃꯦ ꯇꯨ ꯊꯥꯎꯖꯟ ꯃꯉꯥ ꯁꯨꯕꯗ ꯁꯤꯛꯁ ꯖꯨꯟ ꯇꯨ ꯊꯥꯎꯖꯟ ꯁꯤꯛꯁꯇꯤꯟ